ꯍꯦꯜꯂꯣ ꯁꯤ ꯇ꯭ꯔꯦꯟ ꯏꯁꯇꯦꯁꯟꯒꯤꯗꯨꯗꯅꯤꯀꯣ ꯑꯩ ꯍꯌꯦꯡꯒꯤ ꯄꯨꯡ ꯇꯔꯥꯗ ꯑꯩꯁꯦ ꯇꯤꯛꯀꯦꯠ ꯑꯃ ꯀꯛꯅꯤꯡꯕ ꯑꯩ ꯁꯨꯡꯁꯣꯏ ꯁꯣꯏꯗꯕꯤ ꯑꯩꯁꯦ ꯄꯨꯡ ꯇꯔꯥ ꯆꯞ ꯆꯥꯅ ꯌꯧꯔꯒ ꯑꯗꯨ ꯇ꯭ꯔꯦꯟꯗꯤ ꯁꯣꯏꯗꯅ ꯄꯨꯡ ꯇꯔꯥ ꯃꯅꯨꯡꯗ ꯆꯠꯀꯅꯤꯀꯣ ꯑꯗꯨ ꯆꯠꯄꯁꯦ ꯁꯣꯏꯗꯅꯕ ꯑꯃꯇꯪ ꯁꯣꯏꯒꯗ ꯑꯣꯏꯔꯗꯤ ꯑꯩꯁꯦ ꯌꯥꯔꯣꯏꯗꯕ ꯄꯨꯡ ꯇꯔꯥ ꯆꯞ ꯆꯥꯅ ꯆꯠꯀꯗꯕ ꯃꯐꯝ ꯑꯗꯨꯅꯤ ꯑꯗꯨꯅ ꯅꯣꯏꯅ ꯈꯔꯥ ꯇꯤꯛꯀꯦꯠꯁꯦ ꯄꯨꯡ ꯇꯔꯥ ꯆꯞ ꯆꯥꯅ ꯆꯠꯀꯗꯕ ꯇ꯭ꯔꯦꯟꯁꯦ ꯂꯩꯕ꯭ꯔꯥ ꯂꯩꯇꯕ꯭ꯔꯥ ꯑꯗꯨꯁꯨ ꯈꯪꯅꯤꯡꯉꯦ ꯑꯗꯨꯒ ꯇ꯭ꯔꯦꯟ ꯃꯐꯝꯗ ꯑꯩꯁꯤ ꯆꯠꯄꯗ ꯀꯔꯝꯃꯥꯏꯅ ꯃꯐꯝꯁꯤ ꯊꯤꯔꯒ ꯆꯠꯀꯅꯤ ꯑꯗꯨꯒ ꯑꯗꯨ ꯇ꯭ꯔꯦꯟ ꯃꯐꯝꯗ ꯀꯔꯝꯃꯥꯏꯅ ꯑꯗꯨ ꯇꯥꯏꯃꯤꯡꯁꯦ ꯆꯞ ꯆꯥꯅ ꯆꯠꯄ꯭ꯔꯥ ꯇ꯭ꯔꯦꯟꯁꯦ ꯅꯠꯇꯔꯒ ꯈꯔ ꯗꯤꯂꯦ ꯇꯧꯔꯒ ꯆꯠꯄ꯭ꯔꯥ ꯑꯗꯨꯒꯤ ꯃꯇꯥꯡꯗꯁꯨ ꯑꯩ ꯈꯪꯅꯤꯡꯉꯦ ꯑꯗꯨꯒ ꯇ꯭ꯔꯦꯟꯁꯦ ꯍꯦꯛ ꯌꯧꯕꯗ ꯄꯨꯡ ꯀꯌꯥꯃꯨꯛꯀꯨꯝꯕ ꯆꯪꯒꯗ꯭ꯔꯥ ꯑꯗꯨꯒꯤ ꯑꯩꯒꯤ ꯂꯩꯐꯝꯒ ꯑꯗꯨꯒꯤ ꯇ꯭ꯔꯦꯟ ꯏꯁꯇꯦꯁꯟꯒ ꯈꯔ ꯊꯥꯞꯅꯕꯗꯨꯒꯤ ꯑꯩꯁꯦ ꯑꯗꯨꯒꯤ ꯃꯇꯦꯡꯁꯨ ꯄꯥꯝꯃꯦ ꯍꯥꯏꯕꯗꯤ ꯇ꯭ꯔꯦꯟꯁꯦ ꯑꯗꯨꯗ ꯆꯞ ꯆꯥꯅ ꯆꯠꯀꯅꯤ ꯍꯥꯏꯔꯗꯤ ꯑꯗꯨꯅ ꯑꯩꯁꯦ ꯑꯗꯨꯅ ꯆꯞꯆꯥꯅ ꯂꯥꯛꯀꯗꯧꯕ ꯑꯗꯨꯒꯤ ꯄꯨꯡ ꯇꯔꯥ ꯅꯪꯕꯗ ꯑꯩꯁꯦ ꯁꯨꯡꯁꯣꯏ ꯁꯣꯏꯗꯕꯤ ꯄꯨꯡ ꯇꯔꯥ ꯃꯅꯨꯡꯗ ꯂꯩꯕ ꯇ꯭ꯔꯦꯟꯗ ꯆꯠꯅꯤꯡꯉꯦ ꯑꯗꯨ ꯇ꯭ꯔꯦꯟ ꯏꯁꯇꯦꯁꯟꯒ ꯑꯩ ꯂꯩꯐꯝꯁꯤꯒ ꯀꯌꯥꯝ ꯅꯛꯅꯕ꯭ꯔꯥ ꯈꯔ ꯈꯦꯠꯅꯕ꯭ꯔꯥ ꯑꯗꯨꯁꯨ ꯅꯣꯏ ꯈꯔ ꯌꯦꯡꯈ꯭ꯔꯣ ꯑꯩꯁꯨ ꯀꯔꯝꯃꯥꯏ ꯂꯥꯛꯀꯅꯤ ꯑꯗꯨ ꯑꯩꯗꯤ ꯌꯧꯅꯕꯗꯤ ꯑꯩꯗꯤ ꯌꯥꯗꯕ ꯌꯧꯗꯕꯗꯤ ꯑꯗꯨꯅ ꯑꯗꯨ ꯃꯐꯝꯁꯤ ꯑꯩ ꯄꯨꯡ ꯇꯔꯥ ꯆꯞ ꯆꯥꯅ ꯇ꯭ꯔꯦꯟ ꯆꯠꯀꯗꯕ ꯃꯐꯝ ꯑꯗꯨꯗ ꯑꯩ ꯇꯤꯛꯀꯦꯠ ꯑꯃ ꯀꯛꯅꯤꯡꯉꯦ ꯑꯗꯨꯒ ꯑꯩ ꯑꯩꯁꯨ ꯑꯗꯨ ꯅꯪꯅꯕ ꯂꯥꯛꯅꯕ ꯇꯧꯒꯦ ꯑꯗꯨꯒ ꯑꯩꯁꯦ ꯑꯗꯨ ꯍꯦꯛ ꯌꯧꯔꯛꯄꯗ ꯇ꯭ꯔꯦꯟꯁꯨ ꯑꯗꯨꯝ ꯆꯠꯄ ꯅꯠꯇ꯭ꯔꯗꯤ ꯑꯩꯁꯦ ꯑꯗꯨ ꯇꯥꯏꯃꯤꯡ ꯆꯞ ꯆꯥꯗ꯭ꯔꯗꯤ ꯁꯨꯡꯌꯥ ꯌꯥꯗ꯭ꯔꯕ ꯑꯗꯨꯒꯤ ꯑꯩꯁꯦ ꯇ꯭ꯔꯦꯟ ꯇꯥꯏꯃꯤꯡ ꯆꯞ ꯆꯥꯕ ꯄꯥꯝꯃꯦ ꯑꯗꯨꯒꯤ ꯇꯤꯛꯀꯦꯠ ꯑꯃꯁꯨ ꯅꯣꯏꯅ ꯀꯛꯄꯤꯌꯣ ꯑꯗꯣ ꯆꯞ ꯆꯥꯕ ꯄꯨꯡꯁꯨ ꯇꯥꯏꯃꯤꯡꯁꯨ ꯆꯞ ꯆꯥꯕ ꯑꯩꯅ ꯆꯠꯊꯣꯛ ꯆꯠꯁꯤꯟꯗ ꯁꯨꯡꯁꯣꯏ ꯁꯣꯏꯔꯣꯏꯗꯕ ꯑꯃ ꯇꯤꯛꯀꯦꯠ ꯑꯃ ꯄꯥꯝꯃꯦ ꯑꯗꯨ ꯅꯣꯏꯅ ꯑꯃ ꯍꯦꯛ ꯀꯛꯄꯤꯔꯒ ꯄꯨꯡ ꯇꯔꯥ ꯆꯞ ꯆꯥꯕ ꯇꯤꯛꯀꯦꯠ ꯑꯃ ꯅꯣꯏꯅ ꯁꯣꯏꯗꯕꯤ ꯑꯃ ꯀꯥꯛꯄꯤꯌꯣ ꯑꯩꯁꯨ ꯂꯥꯛꯀꯦ ꯑꯗꯨꯒ ꯅꯪꯅꯕ ꯑꯩꯁꯨ ꯑꯁꯤꯗꯒꯤ ꯑꯁꯨꯝ ꯂꯥꯛꯆꯒꯦ ꯑꯗꯣ ꯂꯥꯛꯄ ꯈꯣꯠꯄ ꯇꯧꯕꯗ ꯑꯩ ꯈꯔꯥ ꯉꯟꯇꯛ ꯇꯧꯅ ꯂꯥꯛꯂꯁꯨ ꯑꯗꯨ ꯃꯐꯝꯗ ꯌꯧꯔꯁꯨ ꯍꯣꯔꯦꯟ ꯇ꯭ꯔꯦꯟꯅ ꯑꯗꯨ ꯆꯞ ꯆꯥꯅ ꯆꯠꯇ꯭ꯔꯗꯤ ꯑꯩꯁꯦ ꯃꯇꯝꯁꯦ ꯌꯥꯝ ꯃꯥꯡꯒꯅꯤ ꯑꯗꯨꯅ ꯅꯪꯅ ꯑꯗꯨ ꯃꯇꯝꯗ ꯂꯥꯛꯑꯣ ꯑꯗꯨꯗꯤ ꯑꯗꯨ ꯅꯪ ꯂꯝꯕꯤꯗ ꯑꯗꯨ ꯃꯤꯅꯤꯠ ꯑꯗꯨꯃꯨꯛ ꯆꯪꯒꯅꯤ ꯄꯨꯡ ꯑꯗꯨꯃꯨꯛ ꯆꯪꯒꯅꯤ ꯑꯗꯨ ꯑꯣꯏꯔꯗꯤ ꯆꯞ ꯆꯥꯅ ꯅꯪ ꯂꯥꯛꯀꯅꯤ ꯑꯗꯨ ꯇ꯭ꯔꯦꯟꯁꯨ ꯑꯗꯨ ꯄꯨꯡ ꯇꯔꯥꯗ ꯆꯞ ꯆꯥꯅ ꯆꯠꯀꯅꯤ ꯍꯥꯏꯕꯁꯦ ꯕꯤꯐꯣꯔ ꯑꯩꯅ ꯌꯧꯔꯛꯄ ꯃꯇꯝꯗ ꯅꯥꯏꯟ ꯐꯤꯐꯇꯤ ꯅꯥꯏꯟ ꯐꯣꯔꯇꯤꯒꯨꯝꯕꯗ ꯌꯧꯔꯛꯑꯗꯤ ꯇ꯭ꯔꯦꯟꯁꯦ ꯄꯨꯡ ꯇꯔꯥ ꯗ ꯆꯞ ꯆꯥꯅ ꯆꯠꯄ꯭ꯔꯥ ꯑꯗꯨꯒ ꯉꯟꯂꯞ ꯇꯧꯅ ꯆꯠꯄ꯭ꯔꯥ ꯑꯗꯨꯁꯨ ꯑꯩꯅ ꯈꯪꯅꯤꯡꯉꯦ ꯍꯥꯏꯕꯗꯤ ꯍꯣꯔꯦꯟ ꯑꯩ ꯌꯥꯝ ꯉꯟꯅ ꯂꯥꯛꯈ꯭ꯔꯁꯨ ꯑꯩ ꯇꯧꯅꯤꯡꯉꯥꯏꯁꯨ ꯂꯩꯇꯦ ꯑꯩ ꯇꯧꯐꯝꯁꯨ ꯈꯪꯗꯦ ꯃꯇꯝꯁꯨ ꯃꯇꯝꯁꯨ ꯃꯥꯡꯉꯦ ꯑꯗꯨꯅ ꯇ꯭ꯔꯦꯟꯁꯨ ꯆꯞ ꯆꯥꯅ ꯄꯨꯡ ꯇꯔꯥꯗ ꯆꯠꯀꯗ ꯇ꯭ꯔꯦꯟꯒꯤ ꯇꯤꯛꯀꯦꯠ ꯀꯥꯛꯄꯤꯌꯣ ꯑꯩꯁꯨ ꯂꯥꯛꯄꯁꯨ ꯕꯤꯐꯣꯔ ꯇ꯭ꯋꯦꯟꯇꯤ ꯊꯥꯔꯇꯤ ꯃꯤꯅꯤꯠꯁ ꯃꯅꯨꯡꯗ ꯑꯩ ꯂꯥꯛꯑꯒ ꯑꯗꯨ ꯆꯞ ꯆꯥꯅ ꯅꯪꯅꯕꯒꯤꯗꯃꯛꯇ ꯑꯩ ꯂꯥꯛꯆꯒꯦ ꯑꯗꯨꯅ ꯅꯣꯏꯅꯁꯨ ꯃꯇꯝ ꯆꯥꯅ ꯑꯗꯨꯒꯤ ꯇꯤꯛꯀꯦꯠꯇꯨ ꯀꯥꯛꯄꯤꯌꯨ